ꯍꯦꯜꯂꯣ ꯑꯣ ꯃꯦꯗꯥꯝ ꯃꯅꯣꯔꯃꯥ ꯑꯣꯏꯕꯤꯔꯕ꯭ꯔꯥ ꯑꯣ ꯃꯥꯅꯦ ꯃꯥꯅꯦ ꯑꯩꯁꯨ ꯑꯣ ꯐꯔꯦ ꯑꯩꯅ ꯍꯪꯒꯦ ꯈꯜꯂꯤꯁꯤꯗꯤꯀꯣ ꯃꯦꯗꯥꯝ ꯅꯍꯥꯟ ꯀꯝꯄ꯭ꯂꯦꯟ ꯑꯃ ꯂꯥꯛꯑꯦꯕ ꯃꯦꯗꯥꯝꯒꯤ ꯀ꯭ꯂꯥꯁꯁꯤ ꯈꯔ ꯂꯥꯡꯉꯤ ꯁ꯭ꯇꯨꯗꯦꯟ ꯉꯩꯁꯤ ꯈꯔ ꯀꯩꯅꯣ ꯇꯧꯕ ꯌꯥꯝ ꯑꯣꯖꯥꯗ ꯔꯦꯁꯄꯦꯛ ꯇꯧꯕ ꯌꯥꯝ ꯋꯥꯠꯂꯤꯁꯤ ꯀꯔꯤ ꯀꯔꯤ ꯀꯔꯤꯒꯤꯅꯣꯁꯦ ꯃꯦꯗꯥꯝ ꯑꯣ ꯑꯣ ꯐꯔꯦ ꯐꯔꯦ ꯑꯗꯨꯗꯤ ꯃꯦꯗꯥꯝꯅ ꯍꯧꯖꯤꯛꯀꯤ ꯍꯥꯏꯔꯤꯕ ꯂꯥꯡꯉꯦ ꯍꯥꯏꯔꯤꯕ ꯁꯥꯇ꯭ꯔꯉꯩꯁꯤ ꯃꯦꯗꯥꯝꯅ ꯗꯤꯇꯦꯜ ꯀꯩꯀꯩꯗꯣ ꯐꯖꯅ ꯈꯣꯝꯕꯤꯔꯣ ꯑꯗꯨꯒ ꯑꯩꯉꯣꯟꯗ ꯊꯥꯕꯤꯔꯛꯑꯣ ꯑꯗꯨꯒ ꯑꯩ ꯃꯊꯪ ꯂꯥꯛꯏꯕ ꯃꯟꯗꯦꯁꯤꯗ ꯃꯌꯥꯝꯒꯤ ꯁ꯭ꯇꯥꯐ ꯃꯤꯇꯤꯡ ꯑꯃ ꯁꯤꯜꯂꯒꯦ ꯑꯗꯨꯗ ꯀꯩꯅꯣꯇꯧꯔꯁꯤ ꯑꯣꯖꯥ ꯑꯇꯩꯅꯁꯨ ꯂꯥꯡꯕ꯭ꯔꯥ ꯈꯣꯠꯄ꯭ꯔꯥ ꯐꯖꯅ ꯍꯪꯉꯒꯦ ꯑꯗꯒꯤ ꯃꯣꯏꯒꯤ ꯑꯗꯨꯒ ꯇꯥꯟꯅꯔꯒ ꯃꯣꯏꯒꯤ ꯄꯦꯔꯦꯟꯁ ꯀꯧꯕ ꯌꯥꯕ꯭ꯔꯥ ꯌꯥꯗꯕ꯭ꯔꯥ ꯑꯗꯨ ꯌꯦꯡꯉꯁꯤ ꯀꯣ ꯐꯔꯦꯀꯣ ꯑꯗꯨꯗꯤ ꯐꯔꯦ ꯐꯔꯦ ꯑꯗꯨꯗꯤ ꯑꯣ ꯑꯗꯣ ꯑꯩ ꯑꯇꯣꯞ ꯑꯇꯣꯞꯄ ꯀꯔꯤ ꯀꯔꯤꯅꯣ ꯑꯣꯖꯥꯉꯩꯒꯤ ꯄ꯭ꯔꯣꯕ꯭ꯂꯦꯝ ꯀꯩꯀꯩꯗꯤ ꯂꯩꯅꯒꯦ ꯑꯇꯣꯞꯄ ꯌꯥꯏ ꯌꯥꯏ ꯌꯥꯏ ꯑꯗꯨꯅꯤ ꯑꯩꯁꯨ ꯑꯗꯨ ꯈꯜꯂꯝꯃꯤꯅꯤ ꯑꯩꯈꯣꯏꯒꯤ ꯅꯪꯅ ꯄꯨꯈꯠꯂꯛꯏꯗꯣ ꯐꯔꯦ ꯑꯩꯈꯣꯏꯒꯤ ꯋꯥꯏꯠ ꯕꯣꯔꯗꯁꯨ ꯑꯣꯟꯊꯣꯛꯄ ꯑꯗꯒꯤ ꯀ꯭ꯂꯥꯁ ꯏꯂꯦꯚꯦꯟ ꯇꯨꯌꯦꯜꯐ ꯀꯤꯅ ꯑꯩꯈꯣꯏꯒꯤ ꯄ꯭ꯔꯣꯖꯦꯛꯇꯔ ꯀ꯭ꯂꯥꯁ ꯈꯨꯗꯤꯡꯒꯤ ꯄ꯭ꯔꯣꯖꯦꯛꯇꯔ ꯍꯥꯞꯄꯁꯦ ꯅꯥꯏꯟ ꯇꯦꯟ ꯏꯂꯦꯚꯦꯟ ꯇꯨꯌꯦꯜꯐ ꯀꯤꯁꯨ ꯄ꯭ꯔꯣꯖꯦꯛꯇꯔ ꯀꯔꯤ ꯀꯔꯤ ꯍꯥꯞꯄꯩꯁꯨ ꯈꯔ ꯁꯤꯟꯅꯤꯉꯥꯏꯁꯨ ꯑꯩ ꯇꯧꯔꯛꯑꯒꯦ ꯑꯗꯨꯗꯤ ꯐꯔꯦ ꯃꯊꯪꯒꯤ ꯃꯤꯇꯤꯡꯁꯤꯗ ꯂꯣꯏꯅ ꯄꯨꯈꯠꯂꯁꯦ ꯑꯥ

ꯌꯥꯏ ꯌꯥꯏ ꯑꯩ ꯂꯣꯏ ꯄꯨꯈꯠꯂꯛꯀꯦ ꯑꯗꯒꯤ ꯑꯩꯈꯣꯏ ꯑꯩꯒꯤ ꯀꯩꯅꯣꯒꯤ ꯑꯩꯈꯣꯏꯒꯤ ꯍꯪꯉꯛꯀꯦ ꯃꯣꯏ ꯇꯦꯛꯅꯤꯁꯤꯌꯥꯟꯗ ꯀꯩꯅꯣꯒꯤ ꯁ꯭ꯇꯥꯐꯉꯩ ꯃꯣꯏꯒꯤ ꯑꯦꯠꯇꯦꯟꯗꯦꯟꯁ ꯂꯥꯛꯏꯕ ꯗꯇꯥ ꯀꯩꯀꯩ ꯆꯤꯡꯊꯣꯛꯑꯒ ꯌꯦꯡꯉꯒꯦ ꯀꯝꯄ꯭ꯂꯦꯟ ꯂꯥꯛꯄ ꯑꯣꯖꯥ ꯀꯝꯄ꯭ꯂꯦꯟ ꯀꯔꯤ ꯇꯧꯔꯛꯄ ꯊꯦꯡꯕ ꯈꯣꯠꯄ ꯑꯗꯨꯗꯣ ꯂꯣꯏ ꯄꯨꯈꯠꯂꯛꯑꯒꯦ ꯑꯩ ꯐꯔꯦ ꯐꯔꯦ ꯑꯗꯨꯗꯤ ꯎꯝ ꯃꯥꯅꯤ ꯁꯣꯏꯗꯅ ꯁꯤꯜꯂꯗꯧꯅꯤ ꯀꯩꯝ ꯈꯨꯜꯂꯨꯅꯨ ꯐꯔꯦ ꯐꯔꯦ ꯑꯗꯨꯗꯤ ꯊꯝꯃꯦꯀꯣ ꯑꯗꯨꯗꯤ ꯃꯦꯗꯥꯝ ꯎꯝ ꯎꯝ ꯎꯝ ꯊꯝꯃꯦ ꯊꯝꯃꯦ